ꯑꯩꯈꯣꯏꯒꯤ ꯃꯅꯤꯄꯨꯔꯤ ꯂꯣꯟ ꯑꯁꯤꯗꯤ ꯋꯥꯍꯩ ꯃꯔꯥꯡ ꯀꯥꯏꯅ ꯂꯩꯇꯦ ꯑꯗꯨꯅ ꯑꯩꯈꯣꯏꯅ ꯍꯥꯏꯅꯤꯡꯂꯤꯕ ꯉꯥꯡꯅꯤꯡꯂꯤꯕ ꯋꯥꯍꯩꯁꯤꯡ ꯑꯔꯊ ꯃꯄꯨꯡ ꯐꯥꯅ ꯋꯥ ꯉꯥꯡꯕ ꯉꯝꯖꯗꯦ ꯑꯗꯨꯒ ꯃꯅꯤꯄꯨꯔꯤ ꯂꯣꯟꯁꯤꯗ ꯋꯥꯍꯩ ꯑꯃꯗ ꯋꯥꯍꯩ ꯑꯃꯅ ꯈꯣꯟꯊꯣꯛ ꯑꯃ ꯀꯌꯥ ꯑꯃꯁꯨ ꯊꯣꯛꯏ ꯑꯃꯁꯨꯡ ꯋꯥꯍꯩ ꯑꯃꯅ ꯋꯥ ꯀꯌꯥ ꯑꯃ ꯉꯥꯡꯕ ꯉꯝꯃꯤ ꯑꯩꯈꯣꯏꯅ ꯃꯤꯅꯁꯨ ꯑꯩꯈꯣꯏꯒꯤ ꯂꯣꯟ ꯌꯥꯝ ꯀꯟꯅ ꯋꯥ ꯉꯥꯡꯅꯗꯦ ꯈꯪꯁꯨ ꯈꯪꯅꯗꯦ ꯃꯩꯇꯩꯂꯣꯟꯁꯦ ꯀꯥ ꯍꯦꯟꯅꯁꯨ ꯑꯩꯈꯣꯏ ꯃꯅꯤꯄꯨꯔ ꯃꯆꯥ ꯈꯛꯇꯅ ꯃꯩꯇꯩꯂꯣꯟ ꯉꯥꯡꯕꯅꯤ ꯃꯩꯇꯩꯂꯣꯟꯁꯦ ꯌꯥꯝꯅ ꯂꯣꯟꯁꯦ ꯌꯥꯝꯅ ꯂꯩꯇꯕꯅꯤꯅ ꯋꯥꯁꯨ ꯍꯦꯟꯗꯣꯛ ꯄꯥꯊꯣꯛꯅ ꯉꯥꯡꯕ ꯉꯝꯖꯗꯦ ꯏꯪꯂꯤꯁꯀꯤ ꯂꯣꯟ ꯇꯧꯅ ꯏꯪꯂꯤꯁꯀꯤ ꯃꯌꯦꯛ ꯇꯧꯅ ꯃꯌꯥꯝ ꯂꯩꯕꯗꯧꯅ ꯑꯩꯈꯣꯏ ꯃꯩꯇꯩꯂꯣꯟꯗꯗꯤ ꯂꯩꯇꯦ